ꯑꯣꯖꯥ ꯑꯥ ꯍꯜꯂꯣ ꯍꯣꯏ ꯑꯣꯏ ꯁꯤꯕꯨ ꯁꯤꯗꯤ ꯄꯣꯁꯃꯦꯟ ꯑꯣꯏꯔꯕ ꯑꯥ ꯍꯣꯏ ꯍꯣꯏ ꯑꯦꯕ꯭ꯔꯤ ꯇꯥꯏꯝ ꯇꯧꯍꯟꯒꯦ ꯍꯥꯏꯅ ꯂꯩꯕ ꯑꯩꯉꯣꯟꯗ ꯄꯣꯠ ꯂꯥꯛꯄꯁꯦ ꯑꯩꯅ ꯑꯣꯗꯔ ꯇꯧꯕꯁꯦ ꯂꯥꯟꯈ꯭ꯔꯕ ꯁꯥꯏꯖ ꯑꯣ ꯌꯥꯏ ꯌꯥꯏ ꯑꯗꯨꯝ ꯇꯧꯕ ꯉꯝꯕꯗꯣ ꯑꯗꯨꯝ ꯇꯧꯔꯁꯦ ꯑꯩꯒꯤ ꯄꯩꯁꯥꯁꯦ ꯑꯣ ꯖꯤꯄꯦ ꯑꯣꯏꯅ ꯇꯧꯔꯁꯨ ꯌꯥꯏ ꯑꯣ ꯌꯥꯏ ꯌꯥꯏ ꯑꯩ ꯅꯝꯕꯔꯁꯦ ꯑꯩꯅ ꯅꯪꯕꯨ ꯁꯤꯗꯒꯤ ꯊꯥꯕ ꯌꯥꯈꯤꯗ꯭ꯔꯣꯀꯣ ꯑꯥ ꯑꯣ ꯌꯥꯏ ꯌꯥꯏ ꯑꯩ ꯅꯪꯉꯣꯟꯗ ꯋꯥꯆꯦꯞꯇꯒꯤ ꯗꯤꯇꯦꯜꯁ ꯑꯣꯏꯅ ꯊꯥꯔꯛꯄꯤꯒꯦꯕ ꯑꯣ ꯑꯣ ꯑꯣ ꯌꯥꯏ ꯌꯥꯏ ꯌꯥꯏ ꯑꯥ ꯌꯥꯏ ꯌꯥꯏ ꯌꯥꯏ ꯌꯥꯝ ꯅꯨꯡꯉꯥꯏꯔꯦ ꯑꯗꯨ ꯑꯣꯏꯔꯗꯤ ꯑꯩ ꯅꯝꯕꯔꯁꯦ ꯍꯣꯔꯦꯟꯅ ꯑꯩ ꯅꯪꯒꯤ ꯄꯔꯁꯣꯅꯦꯜ ꯅꯝꯕꯔꯔꯣ ꯁꯤꯕꯨ ꯅꯠꯇ꯭ꯔꯒ ꯀꯝꯄꯅꯤꯒꯤ ꯅꯝꯕꯔꯔꯣ ꯁꯤꯕꯨ ꯍꯣꯏ ꯑꯦ ꯑꯦ ꯑꯗꯨꯗꯤ ꯑꯩ ꯅꯝꯕꯔꯁꯦ ꯅꯪ ꯊꯥꯒꯦ ꯇꯧꯕ ꯌꯥꯕꯗꯨꯗ ꯅꯝꯕꯔ ꯑꯃ ꯊꯥꯔꯛꯄꯤꯌꯣ ꯑꯩꯅ ꯑꯩꯒꯤ ꯄꯔꯁꯣꯅꯦꯜ ꯅꯝꯕꯔꯁꯨ ꯊꯥꯕꯤꯒꯦ ꯑꯗꯣ ꯑꯣ ꯑꯗꯨꯝ ꯖꯤꯄꯦꯗꯁꯨ ꯑꯗꯨꯝ ꯇꯧꯕ ꯌꯥꯏꯌꯦꯕ ꯑꯩꯒꯤ ꯅꯝꯕꯔꯗꯀꯣ ꯌꯥꯏ ꯌꯥꯏ ꯑꯗꯨꯁꯨ ꯑꯗꯨ ꯑꯣꯏꯔꯁꯨ ꯌꯥꯏ ꯎꯝ ꯑꯧ ꯌꯥꯏ ꯌꯥꯏ ꯌꯥꯏ ꯑꯗꯨ ꯑꯣꯏꯔꯁꯨ ꯌꯥꯏ ꯑꯗꯨ ꯅꯠꯇꯔꯁꯨ ꯑꯩꯈꯣꯏ ꯑꯩ ꯅꯣꯏꯒꯤ ꯀꯣꯝꯄꯅꯤꯗꯨꯁꯨ ꯂꯥꯛꯄ ꯌꯥꯏ ꯅꯣꯏ ꯂꯣꯀꯦꯁꯟ ꯄꯤꯔꯗꯤꯀꯣ ꯑꯩꯅ ꯃꯁꯥꯅ ꯆꯠꯂꯒ ꯅꯣꯏꯕꯨ ꯑꯣ ꯋꯥꯔꯤ ꯁꯥꯔꯁꯨ ꯌꯥꯏ ꯑꯣ ꯑꯗꯨ ꯇꯧꯕ ꯌꯥꯕꯗꯨ ꯑꯗꯨꯝ ꯇꯧꯔꯁꯨ ꯌꯥꯏ ꯍꯧꯖꯤꯛ ꯍꯥꯏꯕꯒꯨꯝꯅ ꯇꯧꯔꯁꯨ ꯑꯣ ꯑꯣ ꯑꯣ ꯌꯥꯏ ꯌꯥꯏ ꯌꯥꯏ ꯌꯥꯝ ꯅꯨꯡꯉꯥꯏꯔꯦ ꯑꯗꯨꯗꯤ ꯑꯥ ꯑꯣ